ꯑꯣ ꯄꯨꯡ ꯀꯌꯥꯗꯅꯣ ꯑꯣ ꯑꯣ ꯍꯥꯏꯕꯗꯤ ꯆꯥꯟꯗꯦꯜꯒꯤꯗꯨꯔꯣ ꯑꯣ ꯑꯣ ꯑꯣ ꯑꯗꯨ ꯑꯣ ꯀꯔꯤ ꯀꯔꯤ ꯐꯦꯁꯇꯤꯚꯦꯜꯅꯦꯕ ꯑꯣ ꯑꯗꯨ ꯃꯤꯗꯤ ꯀꯌꯥꯝ ꯆꯠꯀꯗꯕ ꯑꯩꯈꯣꯏꯗꯤ ꯑꯣ ꯑꯗꯨ ꯃꯤ ꯌꯥꯝꯃꯗꯤ ꯈꯔ ꯇꯜꯂꯦꯀꯣ ꯑꯩꯗꯤ ꯄꯨꯡ ꯀꯌꯥꯗ ꯆꯠꯀꯗꯧꯕꯅꯦꯕ

ꯑꯗꯨꯗꯤ ꯆꯥꯛ ꯆꯥꯕ ꯇꯥꯕꯅꯤꯅꯦ ꯆꯥꯛ ꯆꯥꯔ ꯆꯠꯁꯦ ꯍꯥꯏꯕ꯭ꯔꯥ ꯑꯣ ꯍꯣꯏ ꯑꯩꯈꯣꯏ ꯒꯦꯠꯇ ꯂꯩꯔꯝꯒꯦ ꯑꯗꯨꯗꯤ ꯑꯣ ꯑꯗꯨ ꯆꯠꯄꯁꯦ ꯑꯗꯨꯝ ꯉꯁꯤ ꯆꯠꯂꯒ ꯑꯗꯨꯝ ꯍꯜꯂꯛꯀꯦꯔꯣ ꯑꯣ ꯍꯣꯏ ꯍꯣꯏ ꯑꯗꯨꯗꯤ ꯀꯧꯔꯣ ꯀꯧꯔꯣ ꯊꯝꯃꯦ ꯊꯝꯃꯦ